ꯎꯝ ꯍꯜꯂꯣ ꯑꯧ ꯃꯥꯟꯅꯦ ꯎꯝ ꯌꯨꯝꯗ ꯂꯩꯌꯦ ꯆꯥꯛ ꯆꯥꯔꯕ꯭ꯔꯣ ꯅꯈꯣꯏ ꯍꯧꯖꯤꯛ ꯑꯣ ꯑꯩ ꯃꯄꯥꯟ ꯊꯣꯛꯇꯕꯒꯤꯅꯦ ꯏꯁꯥ ꯈꯔ ꯉꯝꯗꯕꯒꯤ ꯀꯣꯏꯗꯦ ꯀꯣꯏꯗꯦ ꯌꯨꯝꯗ ꯑꯗꯨꯝ ꯂꯩꯌꯦ ꯍꯧꯖꯤꯛ ꯀꯥꯟꯁꯦ ꯀ꯭ꯂꯥꯏꯃꯦꯠ ꯆꯦꯟꯖ ꯇꯧꯔꯛꯄꯒꯤ ꯏꯁꯥꯁꯦ ꯅꯨꯡꯉꯥꯏꯇꯕ ꯎꯝ ꯑꯗꯨꯅꯦ ꯅꯣꯡꯁꯨ ꯆꯨꯏ ꯅꯨꯡꯁꯤꯠꯁꯨ ꯁꯤꯠꯂꯤ ꯅꯥꯕꯁꯨ ꯍꯤꯗꯥꯛ ꯀꯨꯝꯕ ꯆꯥꯔꯒ ꯎꯝ ꯈꯔ ꯈꯔꯗꯤ ꯐꯔꯛꯑꯦ ꯑꯗꯨ ꯗꯣꯛꯇꯔꯅ ꯀ꯭ꯂꯥꯏꯃꯦꯠ ꯆꯦꯟꯖ ꯇꯧꯕꯒꯤ ꯍꯧꯖꯤꯛ ꯀꯥꯟꯁꯦ ꯏꯌꯥꯔ ꯄꯣꯂꯨꯁꯟꯒꯨꯝꯕ ꯍꯧꯖꯤꯛꯀꯥꯟ ꯊꯥꯏꯅꯒꯤꯒꯨꯝꯅ ꯑꯩꯈꯣꯏꯒꯤ ꯑꯦꯟꯕꯥꯏꯔꯣꯟꯃꯦꯟꯁꯦ ꯊꯥꯏꯅꯒꯤꯒꯨꯝꯅ ꯇꯧꯗ꯭ꯔꯕꯒꯤ ꯍꯧꯖꯤꯛꯀꯥꯟꯗꯤ ꯀ꯭ꯂꯥꯏꯃꯦꯠ ꯑꯃ ꯍꯦꯛ ꯍꯦꯛ ꯆꯦꯟꯖ ꯇꯧꯔꯛꯄꯗ ꯑꯗꯨꯝ ꯅꯥꯒꯅꯤ ꯍꯥꯏꯅ ꯍꯥꯏꯔꯤꯌꯦ ꯏꯝꯃ꯭ꯌꯨꯟ ꯁꯤꯁꯇꯦꯝ ꯐꯗ꯭ꯔꯗꯤ ꯎꯝ ꯑꯗꯨꯅꯦ ꯀ꯭ꯂꯥꯏꯃꯦꯠꯁꯦ ꯌꯥꯔꯔꯣꯏ ꯁꯨꯝ ꯁꯨꯝ ꯍꯦꯟꯖꯤꯜꯂꯛꯈ꯭ꯔꯅꯤ ꯑꯗꯨꯒꯤ ꯎꯝ ꯑꯣ ꯍꯣꯏ ꯍꯣꯏ ꯁꯤꯗꯁꯨ ꯑꯗꯨꯝ ꯇꯧꯕ ꯌꯥꯏꯗ

ꯑꯗꯨꯒꯤ ꯑꯏꯪ ꯑꯁꯥꯁꯦ ꯌꯥꯝ ꯆꯦꯟꯖ ꯇꯧꯈ꯭ꯔꯦ ꯑꯗꯨꯒꯤ ꯑꯩꯈꯣꯏꯁꯨ ꯈꯔ ꯎ ꯄꯥꯝꯕꯤꯒꯨꯝꯕꯁꯦ ꯐꯖ ꯐꯖꯅ ꯊꯥꯗ꯭ꯔꯗꯤ ꯌꯥꯔꯔꯣꯏ ꯍꯟꯗꯛꯇꯤ

ꯍꯣꯏ ꯑꯗꯨꯃꯥꯏꯅ ꯈꯔ ꯎꯝ ꯒ꯭ꯔꯨꯞ ꯁꯦꯝꯃꯒ ꯆꯠꯄꯅ ꯐꯒꯅꯤ ꯁꯣꯁꯥꯏꯇꯤ ꯑꯃ ꯁꯦꯝꯃꯒꯀꯣ

ꯍꯣꯏ ꯌꯥꯝ ꯂꯥꯞꯄꯅꯦ ꯑꯩꯈꯣꯏꯅ ꯊꯧꯁꯥꯗꯕꯒꯤꯅꯦ ꯁꯤꯁꯦ ꯍꯣꯏ ꯍꯣꯏ ꯃꯤꯅꯤꯠ ꯑꯍꯨꯝ ꯐꯥꯗ꯭ꯔꯤ ꯑꯩꯒꯤꯗꯗꯤ ꯑꯣ ꯍꯣꯏ ꯍꯣꯏ ꯐꯔꯦ ꯐꯔꯦ ꯎꯝ ꯎꯝ ꯎꯝ ꯎꯝ

ꯍꯣꯏ ꯅꯪꯒꯤ ꯃꯤꯡꯗꯣ